ꯆꯥꯛ ꯌꯦꯟꯁꯥꯡꯗꯨꯕꯨ ꯆꯥꯕ ꯌꯥꯔꯤꯕ꯭ꯔꯣ ꯀꯔꯤ ꯀꯔꯤ ꯃꯊꯦꯜ ꯍꯥꯞꯆꯟꯍꯟꯅꯤꯡꯕ ꯑꯣ ꯑꯗꯣ ꯍꯟꯗꯛꯀꯤ ꯍꯄꯥꯇꯥꯒꯤꯗꯤ ꯏꯔꯣꯟꯕꯗꯨꯒ ꯉꯥ ꯊꯣꯡꯕꯗꯨꯒ ꯍꯥꯞꯆꯤꯜꯂꯁꯤ ꯑꯗꯣ ꯃꯊꯪ ꯍꯞꯇꯥꯗꯗꯤ ꯁꯥ ꯊꯣꯡꯕ ꯌꯥꯎꯍꯜꯂꯒꯦ

ꯊꯕꯛꯇꯨ ꯈꯔ ꯎꯝ ꯊꯕꯛꯇꯨ ꯈꯔ ꯄ꯭ꯔꯣꯁꯦꯁ ꯂꯩꯅ ꯁꯨꯅꯕ ꯇꯧꯔꯣ ꯀꯣ ꯆꯥꯅ ꯊꯛꯅꯕꯁꯨ ꯐꯖꯅ ꯇꯧꯔꯒꯦ ꯑꯣꯀꯦ